ꯉꯁꯤ ꯑꯩꯈꯣꯏꯅ ꯕꯥꯌꯣꯗ ꯃꯥꯏꯌꯣꯛꯅꯔꯤꯕ ꯑꯀꯣꯏꯕꯒꯤ ꯐꯤꯕꯝꯗꯤ ꯅꯣꯡꯃ ꯅꯣꯡꯃꯒꯤ ꯃꯤꯗꯤ ꯁꯨꯝ ꯁꯨꯝ ꯌꯥꯝꯈꯠꯂꯛꯄꯅꯤꯅ ꯍꯥꯏꯕꯗꯤ ꯂꯝꯅ ꯆꯥꯎꯊꯣꯔꯛꯇꯕꯅꯤꯅ ꯍꯥꯏꯕꯗꯤ ꯀꯩꯅꯣ ꯂꯕꯨꯛ ꯂꯝꯍꯥꯡꯁꯤꯡꯗ ꯌꯨꯝ ꯇꯁꯤꯜꯂꯛꯄ ꯎ ꯋꯥ ꯀꯣꯛꯊꯣꯛꯑꯒ ꯌꯨꯝ ꯁꯥꯖꯤꯜꯂꯛꯑꯒ ꯃꯤ ꯂꯩꯅꯔꯛꯄ ꯂꯝꯍꯥꯡ ꯑꯣꯏꯅ ꯅꯍꯥꯟꯋꯥꯏ ꯂꯩꯔꯝꯕ ꯄꯣꯠꯇꯣ ꯍꯧꯖꯤꯛꯅ ꯌꯨꯝ ꯁꯖꯤꯜꯂꯒ ꯂꯩꯁꯤꯜꯂꯛꯄ ꯑꯗꯨꯝꯕ ꯃꯥꯏꯌꯣꯛꯅꯩ ꯑꯗꯨꯒ ꯅꯣꯡꯖꯨ ꯊꯥꯗꯅ ꯍꯥꯏꯕꯗꯤ ꯅꯣꯡ ꯄꯪꯆꯨ ꯆꯨꯔꯒ ꯀꯥꯂꯦꯟ ꯊꯥꯗꯅ ꯏꯁꯤꯡ ꯏꯁꯤꯡ ꯏꯀꯪ ꯊꯣꯛꯄ ꯅꯤꯡꯊꯝ ꯊꯥꯗꯅ ꯄꯪꯏꯪꯗ ꯏꯪꯉ ꯂꯩꯕ ꯆꯍꯤ ꯑꯅꯤ ꯑꯍꯨꯝꯗꯨꯗ ꯑꯁꯤꯒꯨꯝꯕ ꯈꯔ ꯊꯦꯡꯅꯖꯩ ꯑꯁꯤꯅ ꯌꯥꯝ ꯁꯔꯀꯥꯔꯗ ꯌꯦꯡꯁꯤꯟꯍꯟꯅꯤꯡꯉꯤ ꯍꯥꯏꯕꯗꯤ ꯎ ꯋꯥ ꯀꯣꯛꯊꯣꯛꯄ ꯎ ꯋꯥ ꯀꯣꯛꯊꯣꯛꯏꯁꯦ ꯀꯣꯛꯊꯣꯛꯇꯥꯅꯉꯥꯏ ꯃꯐꯝ ꯆꯥꯅ ꯆꯥꯅ ꯂꯩꯍꯟꯅꯉꯥꯏ ꯗꯃꯛꯇꯗ